ꯑꯩꯒꯤ ꯑꯣꯏꯅ ꯑꯩꯕꯨ ꯅꯨꯡꯉꯥꯏꯍꯟꯕ ꯄꯣꯠꯁꯦ ꯑꯩꯈꯣꯏꯅ ꯑꯩꯁꯦ ꯃꯇꯝ ꯑꯌꯥꯝꯕꯗ ꯒꯥꯔꯗꯦꯅꯤꯡ ꯇꯧꯔꯒ ꯍꯥꯏꯗꯤ ꯂꯩ ꯆꯔꯥ ꯑꯩꯒꯤ ꯄꯥꯝꯕꯤ ꯆꯔꯥ ꯁꯦꯝꯕ ꯈꯣꯠꯄ ꯁꯨꯃꯥꯏꯅ ꯇꯧꯔꯒ ꯄꯥꯝꯕꯤ ꯃꯈꯩꯗꯨꯅ ꯁꯨꯝ ꯍꯧꯒꯠꯂꯛꯄ ꯃꯇꯝꯗ ꯑꯩꯈꯣꯏꯗ ꯋꯥꯈꯜꯗ ꯅꯨꯡꯉꯥꯏꯕ ꯍꯔꯥꯎꯕ ꯑꯗꯨꯝ ꯐꯪꯍꯜꯂꯦ ꯑꯌꯥꯝꯕ ꯃꯇꯝꯗ ꯑꯩꯒꯤꯗꯤ